ꯑꯩꯍꯥꯛꯁꯤ ꯊꯕꯛꯀꯤ ꯑꯣꯏꯅꯗꯤ ꯑꯣꯖꯥꯒꯤ ꯁꯤꯟꯐꯝꯗ ꯆꯪꯖꯔꯛꯑꯦ ꯑꯩ ꯍꯧꯖꯤꯛ ꯕꯤ ꯑꯦ ꯇꯧꯔꯤ ꯑꯗꯨꯒ ꯃꯊꯪ ꯆꯥꯍꯤꯗꯩꯗꯤ ꯑꯩ ꯁ꯭ꯀꯨꯜ ꯄꯨꯕꯗꯤ ꯉꯝꯃꯅꯤ ꯁ꯭ꯀꯨꯜ ꯄꯨꯕ ꯉꯝꯕꯁꯤꯗ ꯑꯩꯅ ꯊꯕꯛ ꯁꯤꯗ ꯀꯩ ꯑꯣꯏꯅ ꯌꯦꯡꯉꯤ ꯍꯥꯏꯕ ꯃꯇꯝꯗ ꯑꯍꯥꯟꯕꯗ ꯁ꯭ꯀꯨꯜ ꯑꯗꯨ ꯆꯥꯎꯕ꯭ꯔꯥ ꯆꯥꯎꯗꯕ꯭ꯔꯥ ꯍꯥꯏꯕꯗꯤ ꯑꯩꯅ ꯆꯪꯗꯣꯏꯕ ꯖꯒꯥ ꯑꯗꯨ ꯏꯁꯇꯥꯕ꯭ꯂꯤꯁ ꯐꯖꯅ ꯇꯧꯕꯔꯥ ꯃꯣꯏꯒꯤ ꯃꯤꯡꯆꯠ ꯀꯩ ꯀꯥ ꯀꯃꯥꯏ ꯀꯃꯥꯏ ꯇꯧꯋꯤ ꯈꯣꯠꯂꯤ ꯌꯦꯡꯉꯅꯤ ꯑꯗꯨꯒꯤ ꯃꯇꯨꯡꯗ ꯑꯩ ꯑꯩꯅ ꯇꯥꯛꯇꯣꯏꯕ ꯀ꯭ꯂꯥꯁꯦꯁ ꯈꯩ ꯑꯩꯅ ꯇꯥꯥꯛꯇꯣꯏꯕ ꯁꯥꯇ꯭ꯔꯒꯩꯗꯣ ꯀꯥꯃꯥꯏꯅ ꯇꯧꯕꯅꯣ ꯈꯣꯠꯄꯅꯣ ꯑꯗꯨꯒꯤ ꯃꯇꯨꯡꯗ ꯄꯩꯁꯥ ꯀꯩ ꯀꯥꯒꯤ ꯃꯇꯥꯡꯁꯨ ꯌꯦꯡꯖꯔꯛꯅꯤ ꯄꯩꯁꯥ ꯀꯩ ꯀꯥꯒꯤ ꯃꯇꯥꯡꯗ ꯌꯦꯡꯕ ꯍꯥꯏꯔꯒꯗꯤ ꯄꯩꯁꯥ ꯌꯥꯝꯅ ꯆꯥꯎꯕ꯭ꯔꯥ ꯌꯥꯝꯅ ꯆꯥꯎꯗꯕ꯭ꯔꯥ ꯅꯠꯇ꯭ꯔꯒ ꯑꯩꯅ ꯊꯕꯛ ꯇꯧꯗꯣꯔꯤꯕ ꯁ꯭ꯀꯨꯜꯗꯨꯒꯤ ꯃꯣꯏꯁꯦ ꯀꯩ ꯍꯥꯏꯇꯥꯔꯦ ꯑꯣꯖꯥꯒꯩꯁꯦ ꯃꯣꯏꯅ ꯌꯥꯝꯅ ꯑꯦꯛꯁꯄ꯭ꯂꯣꯏꯇꯦꯠ ꯑꯣꯏꯅ ꯃꯌꯥꯝꯅ ꯍꯥꯏꯅꯕ꯭ꯔꯥ ꯍꯥꯏꯅꯗꯕ꯭ꯔꯥ ꯑꯣꯖꯥꯖ ꯑꯣꯖꯥꯒꯩꯁꯦ ꯃꯣꯏꯅ ꯐꯅ ꯇꯧꯕ꯭ꯔꯥ ꯇꯧꯗꯕ꯭ꯔꯥ ꯑꯗꯨ ꯍꯥꯟꯅ ꯌꯦꯡꯊꯣꯛꯀꯅꯤ ꯑꯗꯨꯏ ꯃꯇꯨꯡꯗ ꯑꯩ ꯑꯩꯅ ꯆꯪꯗꯣꯏꯕ ꯁ꯭ꯀꯨꯜꯁꯦ ꯑꯩꯒꯤ ꯏꯁꯥꯒꯤ ꯑꯣꯏꯅ ꯒ꯭ꯔꯣꯊ ꯂꯩꯕ ꯌꯥꯒꯗꯕ ꯁꯀꯨꯜ ꯑꯣꯏꯅꯁꯨ ꯌꯦꯡꯖꯅꯤꯡꯉꯤ ꯒ꯭ꯔꯣꯊ ꯂꯩꯕ ꯌꯥꯒꯗꯕ ꯍꯥꯏꯔꯒꯗꯤ ꯁ꯭ꯀꯨꯜ ꯑꯃꯇꯪꯗ ꯆꯥꯍꯤ ꯆꯨꯞꯄ ꯑꯩꯒꯤ ꯄꯨꯟꯁꯤ ꯆꯨꯞꯄ ꯑꯩꯒꯤ ꯀꯦꯔꯤꯌꯔ ꯄꯨꯜꯂꯞ ꯊꯥꯗꯕꯒꯤ ꯃꯥꯍꯨꯠꯇ ꯀꯩꯗꯧꯅꯤ ꯏꯁꯥꯒꯤꯗꯃꯛꯇ ꯑꯣꯏꯅ ꯏꯁꯥꯒꯤ ꯁꯤ ꯒ꯭ꯔꯣꯊ ꯂꯥꯛꯍꯟꯒꯗꯕ ꯍꯥꯏꯕꯗꯤ ꯑꯩꯅ ꯆꯥꯍꯤ ꯈꯔꯒꯤ ꯃꯇꯨꯡꯗ ꯆꯍꯤ ꯃꯉꯥꯕꯨ ꯑꯣꯏꯔꯣ ꯆꯥꯍꯤ ꯇꯥꯔꯨꯛꯄꯨ ꯑꯣꯏꯔꯣ ꯇꯥꯔꯦꯠꯄꯨ ꯑꯣꯏꯔꯣ ꯑꯗꯨꯒꯤ ꯃꯇꯨꯡꯗ ꯑꯩꯅ ꯏꯁꯥꯒꯤ ꯑꯣꯏꯅ ꯁ꯭ꯀꯨꯜꯕꯨ ꯅꯠꯇ꯭ꯔꯒꯁꯨ ꯏꯁꯥꯒꯤ ꯑꯣꯏꯅ ꯀꯣꯆꯤꯡ ꯏꯟꯁꯇꯤꯇ꯭ꯌꯨꯠꯄꯨ ꯑꯣꯏꯔꯒꯁꯨ ꯈꯣꯠꯂꯒꯁꯨ ꯁꯤꯒꯨꯝꯕ ꯏꯁꯇꯥꯕ꯭ꯂꯤꯁ ꯇꯧꯕ ꯌꯥꯕꯒꯤ ꯐꯤꯚꯝ ꯂꯩꯒꯗ꯭ꯔ ꯂꯩꯔꯣꯏꯗ꯭ꯔ ꯁꯤꯒꯤ ꯁ꯭ꯀꯨꯜꯁꯤꯗ ꯄꯨꯔꯒꯗꯤ ꯄꯨꯗ꯭ꯔꯒꯗꯤ ꯑꯗꯨ ꯍꯥꯏꯕ ꯃꯌꯥꯝ ꯑꯗꯨ ꯑꯩ ꯐꯖꯅ ꯌꯦꯡꯖꯔ ꯃꯥꯇꯨꯡꯗ ꯑꯩꯅ ꯑꯩꯒꯤ ꯊꯕꯛ ꯑꯗꯨ ꯈꯟꯖꯔꯛꯀꯅꯤ